ꯑꯩꯈꯣꯏꯅ ꯄꯣꯠ ꯑꯃ ꯊꯥꯕ ꯃꯇꯝꯗ ꯑꯗꯨꯝ ꯍꯨꯟꯗꯣꯛꯑꯒ ꯊꯝꯕꯤꯗꯕ ꯍꯥꯏꯗꯤ ꯃꯇꯝ ꯃꯇꯝꯒꯤ ꯃꯇꯨꯡꯏꯟꯅ ꯃꯍꯥꯛꯅ ꯀꯔꯤ ꯀꯔꯤ ꯍꯥꯔꯁꯤꯡ ꯗꯔꯀꯥꯔ ꯑꯣꯏ ꯍꯥꯏꯕꯗꯨ ꯑꯩꯈꯣꯏꯅ ꯈꯪꯗꯣꯛꯑꯕ ꯃꯇꯨꯡꯗ ꯀꯩꯅꯣ ꯐꯥꯔꯃꯔ ꯍꯥꯏꯗꯤ ꯍꯥꯟꯅ ꯐꯥꯔꯃꯔꯒꯨꯝꯕ ꯑꯗꯒꯤ ꯑꯇꯣꯞꯄ ꯑꯈꯪ ꯑꯍꯩꯗ ꯇꯥꯅꯔꯕ ꯃꯇꯨꯡꯗ ꯄꯣꯠꯇꯣ ꯀꯔꯤ ꯍꯥꯞꯀꯗꯕꯅꯣ ꯍꯥꯏꯔꯒ ꯈꯟꯅꯔꯒ ꯇꯥꯅꯔꯕ ꯃꯇꯨꯡꯗ ꯑꯩꯈꯣꯏꯅ ꯍꯥꯞꯄꯗꯨꯅ ꯌꯥꯝꯅ ꯍꯦꯟꯅ ꯐꯩ ꯑꯗꯨꯃꯥꯏꯅ ꯑꯣꯏꯅ ꯁꯤꯖꯤꯟꯅꯩ ꯑꯩꯒꯤ ꯋꯥꯈꯜꯗꯗꯤ